ꯑꯩ ꯏꯝꯐꯥꯜꯗꯒꯤꯅꯤ ꯑꯩ ꯀꯥꯛꯆꯤꯡꯐꯥꯎꯕ ꯆꯠꯀꯗꯕꯅꯤ ꯍꯥꯏꯔꯤꯕ ꯀꯦꯞ ꯑꯁꯤ ꯑꯩꯈꯣꯏ ꯆꯠꯀꯗꯧꯔꯤꯕ ꯇꯥꯏꯃꯤꯡꯁꯤ ꯅꯨꯃꯤꯗꯥꯡꯒꯤ ꯄꯨꯡ ꯇꯔꯥꯃꯥꯊꯣꯏꯗꯒꯤꯅ ꯑꯩ ꯄꯨꯡ ꯕꯥꯔꯣ ꯑꯗꯨꯋꯥꯏꯗ ꯌꯧꯒꯗꯕꯅꯤ ꯑꯗꯨ ꯁꯣꯝꯒꯤ ꯀꯦꯞꯁꯤ ꯌꯥꯒꯗ꯭ꯔꯥ ꯑꯃꯁꯨꯡ ꯌꯥꯔꯣꯏꯗ꯭ꯔꯥ ꯍꯥꯏꯕꯗꯨꯃ ꯍꯥꯏꯕꯤꯌꯨ